ꯃꯅꯤꯄꯨꯔꯤ ꯂꯣꯟꯒꯤ ꯊꯧꯗꯥꯡ ꯌꯥꯝꯅ ꯆꯥꯎꯏ ꯑꯩꯈꯣꯏꯒꯤ ꯂꯥꯏꯅꯤꯡ ꯂꯥꯏꯁꯣꯟ ꯗꯔꯃꯒꯤ ꯑꯣꯏꯕ ꯏꯅꯥꯠꯀꯤ ꯑꯣꯏꯕ ꯁꯩꯌꯦꯛ ꯁꯩꯊꯥ ꯀꯌꯥꯗ ꯃꯅꯤꯄꯨꯔꯤ ꯂꯣꯟ ꯁꯤꯖꯤꯟ ꯑꯁꯤꯕꯨ ꯁꯤꯖꯤꯟꯅꯩ ꯃꯁꯤ ꯃꯅꯤꯄꯨꯔꯤ ꯃꯆꯥ ꯑꯃ ꯑꯣꯏꯅ ꯍꯩꯇꯕ ꯌꯥꯗꯦ ꯑꯗꯨꯅ ꯃꯔꯨ ꯑꯣꯏꯔꯤꯕꯅꯤ